ꯑꯩꯅ ꯍꯟꯇꯛ ꯂꯩꯔꯨꯕ ꯒ꯭ꯌꯥꯁ ꯏꯁꯇꯣꯞ ꯑꯗꯨ ꯊꯥ ꯑꯃꯒꯤ ꯃꯇꯨꯡꯗ ꯁꯤꯖꯤꯟꯅꯕꯗ ꯌꯥꯝ ꯅꯨꯡꯉꯥꯏꯇꯕ ꯍꯥꯏꯕꯗꯨ ꯑꯣꯏꯔꯦ ꯃꯇꯨꯡꯗ ꯃꯐꯝ ꯑꯗꯨꯗꯒꯤ ꯑꯃꯨꯛ ꯍꯟꯅ ꯑꯩ ꯂꯩꯔꯔꯣꯏ ꯑꯃꯣꯠꯄ ꯁꯦꯡꯇꯣꯛꯄꯗ ꯑꯗꯨꯒ ꯃꯩ ꯃꯩꯔꯤꯁꯨ ꯌꯥꯝꯅ ꯅꯨꯡꯉꯥꯏꯇꯕ ꯑꯄꯤꯛꯄ ꯍꯥꯏꯕꯗꯨ ꯑꯣꯏ